ꯁꯥꯟꯅ ꯈꯣꯠꯅꯕꯅ ꯑꯩꯈꯣꯏ ꯃꯤꯑꯣꯏꯕꯒꯤ ꯄꯨꯛꯅꯤꯡꯕꯨ ꯐꯥꯖꯤꯟꯕ

ꯕ꯭ꯌꯦꯕꯥꯔ ꯂꯝꯆꯠ ꯇꯝꯕꯤꯕ ꯑꯃꯗꯤ ꯈꯨꯟꯅꯥꯏꯕꯨ ꯆꯥꯎꯊꯣꯛꯆꯅꯕ ꯍꯤꯔꯝ ꯄꯥꯝꯕꯩ ꯀꯌꯥ ꯃꯔꯨꯝ ꯄꯤ ꯁꯦꯡꯅ ꯍꯥꯏꯔꯕꯗ ꯁꯥꯟꯅꯔꯣꯏ ꯈꯨꯗꯤꯡꯃꯛ ꯃꯁꯥ ꯃꯁꯥꯒꯤ ꯃꯁꯥꯟꯅ ꯑꯁꯤꯗ ꯑꯣꯖꯥ ꯒꯨꯔꯨ ꯅꯥꯏꯗꯨꯅ ꯃꯥꯕꯨ ꯇꯥꯛꯄꯤ ꯇꯝꯕꯤꯔꯤꯕ ꯑꯍꯜ ꯂꯃꯜꯁꯤꯡꯕꯨ ꯆꯦꯠꯅ ꯊꯧꯒꯣꯟꯅꯔꯒ ꯍꯣꯠꯅꯔꯛꯄ ꯉꯥꯛꯇꯅꯤ ꯑꯗꯨꯅ ꯗꯤꯁꯤꯄ꯭ꯂꯤꯟ ꯕ꯭ꯌꯦꯕꯥꯔ ꯂꯝꯆꯠ ꯍꯥꯏꯕꯁꯤ ꯂꯩꯕꯅ ꯃꯔꯝ ꯑꯣꯏꯔꯒ ꯁꯃꯥꯖ ꯑꯁꯤꯕꯨ ꯍꯦꯟꯅ ꯈꯨꯃꯥꯡ ꯆꯥꯎꯁꯤꯟꯅ ꯆꯥꯁꯤꯟꯕ ꯉꯝꯕꯒꯤ ꯄꯥꯝꯕꯩ ꯑꯃꯒꯤꯁꯨ ꯃꯈꯥ ꯄꯣꯜꯂꯤ ꯆꯥꯎꯔꯥꯛꯅ ꯍꯥꯏꯔꯕꯗ ꯑꯩ ꯑꯁꯤ ꯁꯥꯟꯅꯔꯣꯏꯅꯤ ꯍꯥꯏꯕꯗ ꯑꯩꯒꯤ ꯈꯨꯜ ꯑꯩꯒꯤ ꯂꯩꯀꯥꯏ ꯑꯁꯤꯕꯨ ꯃꯣꯏꯒꯤꯗꯃꯛꯇ ꯂꯩꯀꯥꯏꯒꯤꯗꯃꯛꯇ ꯈꯨꯜꯒꯤꯗꯃꯛꯇ ꯃꯤꯡꯆꯠ ꯄꯨꯔꯛꯇꯕ ꯌꯥꯗꯦ ꯍꯥꯏꯔꯒ ꯁꯥꯟꯅꯈꯤꯕ ꯃꯇꯝꯗ ꯑꯩꯕꯨ ꯅꯨꯡꯁꯤꯕꯤꯕ ꯑꯩꯅ ꯅꯨꯡꯁꯤꯖꯕ ꯈꯨꯜ ꯑꯗꯨꯒꯤꯗꯃꯛꯇ ꯃꯥꯏ ꯉꯥꯛꯅꯕ ꯍꯣꯠꯅꯕꯗ ꯑꯃꯗꯤ ꯅꯨꯡꯁꯤ ꯆꯥꯟꯅꯅꯕꯒꯤ ꯂꯝꯕꯤꯗ ꯈꯣꯡ ꯇꯥꯔꯛꯄꯗ ꯆꯥꯎꯅ ꯃꯇꯦꯡ ꯄꯤ ꯁꯃꯥꯖ ꯑꯁꯤꯗ ꯍꯤꯔꯝ ꯈꯨꯗꯤꯡꯃꯛꯇ ꯁꯥꯟꯅꯕꯅ ꯃꯥꯏ ꯄꯥꯛꯍꯜꯂꯤ ꯇꯤꯝ ꯋꯥꯛ ꯑꯣꯏꯅ ꯑꯩꯈꯣꯏꯒꯤ ꯁꯥꯟꯅꯕ ꯃꯇꯝꯗ ꯊꯧꯅꯥ ꯃꯥꯟꯅꯅ ꯁꯥꯟꯅꯃꯤꯟꯅꯕ ꯊꯧꯅꯥ ꯐꯅ ꯁꯥꯟꯅꯃꯤꯟꯅꯕ ꯊꯧꯅꯥ ꯂꯩꯅ ꯁꯥꯟꯅꯃꯤꯟꯅꯕ ꯁꯤꯒꯨꯝꯕ ꯀꯌꯥꯃꯔꯨꯝ ꯑꯁꯤꯅ ꯂꯩꯔꯤꯕ ꯏꯁꯨꯡ ꯏꯃꯥꯟꯅꯕ ꯁꯥꯟꯅꯔꯣꯏ ꯀꯌꯥ ꯃꯥꯒ ꯃꯥꯒ ꯄꯨꯟꯅꯔꯤꯕ ꯃꯌꯥꯝ ꯑꯗꯨꯕꯨ ꯅꯨꯡꯁꯤ ꯆꯥꯟꯅꯅꯕ ꯍꯦꯟꯒꯠꯄ ꯍꯦꯟꯒꯅꯤ ꯁꯥꯟꯅꯕꯅ ꯑꯩꯈꯣꯏꯒꯤ ꯈꯨꯟꯅꯥꯏ ꯑꯁꯤꯕꯨ ꯌꯣꯛꯈꯠꯂꯤ ꯑꯗꯨꯅ ꯑꯣꯖꯥ ꯒꯨꯔꯨ ꯅꯥꯏꯔꯛꯄ ꯃꯇꯨꯡ ꯏꯟꯅ ꯇꯤꯟꯅꯔꯤꯕ ꯍꯛꯆꯥꯡ ꯑꯗꯨꯒꯤ ꯊꯧꯅꯥ ꯄꯥꯡꯒꯜ ꯂꯣꯏꯅꯃꯛꯁꯤ ꯁꯥꯟꯅꯕꯗꯒꯤ ꯍꯧꯔꯛꯄ ꯉꯝꯃꯤ ꯍꯥꯏꯅ ꯂꯧꯖꯒꯦ ꯃꯅꯤꯄꯨꯔꯗ ꯃꯅꯤꯄꯨꯔ ꯑꯁꯤ ꯁꯥꯟꯅꯕꯒꯤ ꯂꯝꯗ ꯁꯪꯁꯥꯔꯁꯤꯗ ꯃꯤꯡ ꯂꯩꯔꯕ ꯁꯥꯟꯅꯔꯣꯏ ꯀꯌꯥ ꯑꯃ ꯄꯨꯊꯣꯛꯈ꯭ꯔꯦ ꯃꯗꯨ ꯀꯔꯝꯅꯅꯣ ꯍꯥꯏꯕ ꯃꯇꯝꯗ ꯑꯣꯖꯥ ꯒꯨꯔꯨ ꯃꯁꯛ ꯈꯪꯅ ꯆꯠꯄ ꯃꯁꯨꯡ ꯃꯃꯥꯟꯅꯕꯃꯛ ꯇꯤꯟꯅꯔꯛꯄꯗ ꯌꯥꯝꯅ ꯂꯨꯅ ꯆꯥꯟꯅ ꯇꯤꯟꯅꯈꯤꯕ ꯃꯁꯥꯒꯤ ꯗꯤꯁꯤꯄ꯭ꯂꯤꯟ ꯃꯁꯥꯒꯤ ꯊꯧꯗꯥꯡ ꯈꯪꯅ ꯆꯠꯄ ꯁꯤꯅ ꯑꯌꯥꯝꯕꯅ ꯑꯣꯏꯒꯜꯂꯤ